ꯑꯥ ꯃꯥꯅꯤ ꯃꯥꯅꯤ ꯀꯩ ꯊꯥꯕꯤꯒꯗꯕ ꯀꯦꯖꯤꯅ ꯀꯦꯖꯤꯅ ꯍꯥꯏꯔꯦ ꯀꯣꯕꯤꯅ ꯀꯦꯖꯤꯗ ꯍꯨꯝꯗ꯭ꯔꯥꯉꯥ ꯍꯋꯥꯏ ꯊꯔꯥꯛꯅ ꯌꯥꯡꯈꯩꯃꯉꯥ ꯀꯣꯕꯤꯁꯦ ꯍꯧꯖꯤꯛꯁꯦ ꯌꯥꯝ ꯇꯥꯡꯕ ꯅꯠꯇ꯭ꯔꯃꯤ ꯁꯤ ꯃꯃꯟ ꯍꯟꯊꯔꯕꯅꯤꯗ ꯍꯥꯟꯅ ꯆꯥꯃ ꯃꯌꯥ ꯌꯧꯔꯝꯕꯅꯦꯕ ꯍꯨꯝꯗ꯭ꯔꯥꯡꯉꯥ ꯍꯥꯏꯁꯦ ꯍꯟꯗꯔꯕꯅꯤ ꯌꯥꯝꯅ

ꯌꯥꯏꯌꯦ ꯌꯥꯏꯌꯦ ꯎꯁꯣꯞꯀꯤ ꯑꯣꯏꯔꯒꯗꯤ ꯑꯗꯨꯝ ꯁꯣꯝꯅ ꯂꯧꯕꯤꯅꯤꯡꯕ ꯄꯣꯠ ꯂꯣꯏ ꯐꯪꯒꯅꯤ ꯑꯥꯜꯂꯨ ꯍꯋꯥꯏ ꯆꯦꯡꯋꯥꯏ ꯀꯣꯕꯤ ꯅꯨꯡꯕꯤ ꯂꯣꯏꯅ ꯇꯤꯜꯍꯧ ꯆꯅꯝ ꯁꯥ ꯃꯔꯣꯏ ꯅꯨꯡꯂꯣꯏ ꯂꯣꯏ ꯐꯪꯒꯅꯤ ꯁꯤꯗ ꯌꯥꯏꯌꯦ ꯌꯥꯏꯌꯦ ꯗꯤꯂꯤꯕꯔꯤ ꯌꯥꯏꯌꯦ ꯑꯦꯗ꯭ꯔꯦꯁꯇꯣ ꯍꯥꯏꯕꯤꯔꯛꯑꯣ ꯄꯣꯠꯇꯣ ꯂꯤꯁꯇꯣ ꯊꯥꯕꯤꯔꯛꯑꯣ ꯑꯩꯈꯣꯏꯒꯤ ꯋꯥꯆꯞꯇ ꯊꯥꯕꯤꯔꯛꯑꯣꯕꯀꯣ ꯋꯥꯆꯞꯇ ꯂꯤꯁꯇꯣ ꯊꯥꯕꯤꯔꯛꯑꯣ

ꯃꯥꯔꯁꯀꯤ ꯍꯣꯏ ꯍꯣꯏ ꯑꯩꯈꯣꯏ ꯏꯁꯟꯖꯔꯦ ꯃꯥꯔꯁꯀꯤ ꯀꯨꯟꯇꯔꯦꯠ ꯏꯔꯥꯏ ꯅꯨꯃꯤꯠ ꯑꯩꯈꯣꯏ ꯏꯁꯟꯖꯔꯦ ꯇꯥꯡ ꯀꯨꯟꯒ ꯇꯔꯨꯛꯀꯤ ꯅꯨꯡꯗꯥꯡꯋꯥꯏꯔꯝꯗ ꯌꯧꯍꯟꯖꯔꯛꯑꯒꯦ

ꯑꯗꯨꯝ ꯁꯣꯝꯅ ꯑꯗꯨꯝ ꯑꯦꯠꯕꯥꯟꯁꯇ ꯍꯔ ꯇꯧꯕꯤꯒꯦ ꯍꯥꯏꯁꯨ ꯌꯥꯔꯦ ꯕꯨꯛ ꯑꯣꯏꯅꯀꯣ ꯑꯗꯨꯝ ꯑꯗꯨꯝ ꯑꯩꯈꯣꯏꯅ ꯗꯤꯂꯤꯕꯔꯤ ꯀꯦꯁ ꯑꯣꯟ ꯗꯤꯂꯤꯕꯔꯤ ꯇꯧꯕꯤꯒꯦ ꯍꯥꯏꯔꯒꯁꯨ ꯌꯥꯔꯦ ꯑꯄꯥꯝꯕꯅꯤ ꯕꯤꯁꯅꯨꯄꯨꯔꯒꯤ ꯍꯣꯁꯄꯤꯇꯥꯜ ꯂꯩꯕꯗꯣ ꯑꯗꯨꯒꯤ ꯑꯣꯄꯣꯖꯤꯠꯇ ꯂꯤꯛꯂꯥ ꯂꯩꯗꯅ ꯂꯤꯛꯂꯥꯗꯨꯒꯤ ꯍꯦꯛ ꯅꯥꯀꯟꯗ ꯑꯩꯈꯣꯏꯒꯤ ꯏꯁꯇꯣꯔ ꯆꯥꯎꯅ ꯂꯩꯖꯔꯕꯅꯤ ꯍꯥ ꯀꯩꯑꯣꯏꯅ ꯂꯩꯕꯤꯒꯦ ꯍꯥꯏꯕꯗꯤ ꯁꯨꯃꯤꯂꯥ ꯏꯁꯇꯣꯔ ꯏꯁꯇꯥꯞꯅꯤ ꯍꯣꯏ ꯍꯣꯏ ꯗꯤꯂꯤꯕꯔꯤ ꯇꯧꯖꯔꯤ ꯑꯩꯈꯣꯏꯅ ꯂꯩꯖꯔꯤꯁꯦ ꯑꯗꯨꯝ ꯃꯌꯥꯝꯒꯤ ꯃꯌꯥꯝꯒꯤ ꯑꯗꯨꯝ ꯐꯤꯠꯕꯥꯛꯅꯦ ꯍꯥꯏ ꯇꯥꯔꯦ ꯑꯗꯨꯝ ꯁꯨꯃꯥꯏꯅ ꯎꯁꯣꯞ ꯃꯦꯂꯥꯒꯨꯝꯕ ꯂꯨꯍꯣꯡꯕꯒꯤ ꯑꯣꯏꯔꯣ ꯆꯥꯛꯀꯧꯕꯒꯤ ꯑꯣꯏꯔꯣ ꯃꯌꯥꯝ ꯑꯃ ꯇꯧꯅꯩꯗꯅ ꯑꯩꯈꯣꯏꯗꯤ ꯃꯩꯇꯩ ꯃꯆꯥꯅꯤꯗꯅ ꯑꯗꯨꯅ ꯁꯨꯃꯥꯏꯅ ꯇꯧꯅꯕꯅꯤꯅ ꯂꯧꯕ ꯈꯣꯠꯄꯁꯦ ꯐꯔꯛ ꯂꯣꯏ ꯇꯥꯅꯕꯅꯤꯅ ꯑꯩꯈꯣꯏ ꯁꯤꯗꯒꯤ ꯏꯁꯇꯣꯔꯗ ꯑꯣꯔꯗꯔꯗꯣ ꯍꯥꯟꯅ ꯃꯥꯡꯖꯧꯅꯅ ꯄꯤꯁꯟꯕꯤꯔꯛꯑꯣ ꯑꯦꯄꯦꯟꯃꯦꯟ ꯑꯃ ꯂꯧꯕꯤꯔꯒ ꯑꯩꯈꯣꯏꯅ ꯂꯣꯏꯅ ꯅꯨꯃꯤꯠꯇꯨꯗ ꯁꯣꯏꯗꯅꯕ ꯋꯥꯠꯇꯅꯕ ꯑꯩꯈꯣꯏꯅ ꯂꯣꯏꯅ ꯇꯧꯖꯕ ꯉꯥꯛꯇꯅꯦꯕ ꯍꯟꯗꯛꯀꯤ ꯌꯥꯅꯤ ꯌꯥꯅꯤ ꯐ꯭ꯔꯦꯁ ꯉꯥꯛꯇꯅꯤ ꯑꯗꯣꯝꯒꯤ ꯊꯧꯗꯣꯛ ꯅꯨꯃꯤꯠ ꯗꯦꯠ ꯇ꯭ꯋꯦꯟꯇꯤꯒ ꯁꯕꯦꯟꯗꯣ ꯑꯗꯨꯒꯤ ꯅꯨꯃꯤꯠ ꯃꯉꯥꯅꯤ ꯋꯥꯠꯂꯤꯀꯥꯟꯗꯒꯤ ꯑꯩꯈꯣꯏꯅ ꯄꯣꯠꯁꯦ ꯍꯦꯛꯄ ꯍꯧꯔꯅꯦꯕ ꯑꯗꯨꯝ ꯑꯩꯈꯣꯏꯒꯤ ꯐꯥꯝ ꯂꯩꯑꯦꯕꯀꯣ ꯀꯟꯇꯦꯛ ꯂꯩꯖꯩꯌꯦꯕ ꯃꯣꯏꯗꯒꯤ ꯄꯨꯈꯠꯂꯛꯀꯗꯣꯏꯅꯦꯕ ꯅꯪꯅꯕ ꯑꯩꯈꯣꯏꯗꯤ ꯍꯥꯔ ꯇꯧꯖꯗꯦ ꯍꯥꯔ ꯇꯧꯖꯗꯦ ꯅꯦꯆꯔꯦꯜ ꯕꯦꯔꯥꯏꯇꯤ ꯉꯥꯛꯇꯅꯤ ꯑꯩꯈꯣꯏꯗꯤ ꯑ ꯆꯨꯝꯃꯤ ꯆꯨꯝꯃꯤ ꯆꯨꯝꯃꯦ ꯆꯨꯝꯃꯦ ꯍꯟꯗꯛꯇꯁꯨ ꯌꯥꯝ ꯇꯧꯅꯈꯤꯕꯅꯦ ꯑꯗꯨꯒꯤ ꯄꯣꯠꯇꯣ ꯑꯗꯣ ꯑꯩꯈꯣꯏꯒꯤꯗꯤ ꯀꯝꯄ꯭ꯂꯦꯟ ꯀꯝꯄ꯭ꯂꯦꯟ ꯂꯩꯖꯗꯦ ꯑꯗꯣ ꯌꯥꯔꯒꯗꯤ ꯁꯪꯕ ꯃꯇꯝꯗ ꯍꯥꯏꯗꯤ ꯃꯥꯡꯖꯧꯅꯅ ꯑꯩꯈꯣꯏ ꯏꯁꯇꯣꯔꯗꯁꯨ ꯂꯥꯛꯑꯒ ꯄꯣꯠꯇꯣ ꯑꯗꯨꯝ ꯌꯦꯡꯕꯤꯌꯣ ꯁꯤꯅ ꯁꯤꯅꯤ ꯁꯤꯅ ꯁꯤꯅꯤ ꯍꯥꯏꯗꯣ ꯍꯥꯏꯗꯤ ꯁꯣꯝꯒꯤ ꯑꯄꯥꯝꯕꯗꯨꯁꯨ ꯌꯦꯡꯕꯤꯌꯨ ꯄꯤ ꯄꯤ ꯄꯤ ꯍꯥꯏꯗꯤ ꯑꯗꯨꯃꯥꯏꯅ ꯄꯨꯟꯅ ꯂꯧꯕꯒꯤꯗꯤ ꯄꯤꯌꯦꯕꯀꯣ ꯑꯣꯐꯔ ꯆꯥꯎꯅ ꯄꯤꯖꯩ ꯍꯥꯏꯗꯤ ꯀꯦ ꯖꯤ ꯑꯃ ꯂꯧꯕꯗ ꯑꯗꯨꯝ ꯄꯩꯁꯥꯗꯣ ꯍꯥꯐ ꯑꯣꯏꯅ ꯁꯥꯖꯩꯌꯦꯕ ꯍꯥꯏꯗꯤ ꯀꯦꯖꯤꯗꯣ ꯁꯣꯝꯒꯤ ꯏꯃꯨꯡꯒꯤ ꯑꯃꯅꯤꯈꯛ ꯂꯧꯕ ꯅꯠꯇꯕꯅꯤꯅ ꯆꯥꯛꯀꯧꯕꯒꯤ ꯀꯩꯒꯤ ꯑꯗꯨꯃꯥꯏꯅ ꯃꯌꯥꯝꯒꯤ ꯄꯨꯂꯞ ꯄꯨꯂꯞꯀꯤ ꯑꯣꯏꯅ ꯂꯧꯔꯛꯄꯗꯗꯤ ꯑꯩꯈꯣꯏ ꯄꯩꯁꯥꯗꯣ ꯇꯪꯈꯥꯏ ꯇꯪꯈꯥꯏ ꯂꯣꯏ ꯇꯥꯖꯔ ꯁꯥꯖꯩꯕ ꯂꯣꯏ ꯐꯪꯅꯤ ꯂꯣꯏ ꯐꯪꯅꯤ ꯑꯄꯥꯝꯕꯈꯩ ꯂꯣꯏ ꯍꯥꯏꯕꯤꯔꯛꯑꯣ ꯂꯣꯏ ꯐꯪꯅꯤ

ꯐꯪꯅꯤ ꯐꯪꯅꯤ ꯁꯤꯡꯖꯨꯒꯤꯁꯨ ꯑꯩꯈꯣꯏꯒꯤ ꯊꯝꯅꯥꯔꯣꯝꯒꯤ ꯄꯥꯝꯕ꯭ꯔꯥ ꯀꯣꯕꯤ ꯅꯨꯡꯕꯤ ꯆꯝꯅ ꯄꯥꯝꯕ꯭ꯔꯥ ꯀꯩꯒꯤ ꯄꯥꯝꯕꯤꯒꯦ ꯊꯝꯅꯥꯁꯦ ꯃꯣꯏꯔꯥꯡꯂꯣꯝ ꯁꯥꯏꯠꯇꯒꯤ ꯑꯣꯏꯅ ꯄꯨꯈꯠꯂꯛꯁꯤꯔ ꯅꯠꯇ꯭ꯔꯒ ꯑꯁꯣꯝ ꯁꯦꯛꯃꯥꯏꯔꯣꯝꯗꯩ ꯄꯨꯍꯜꯂꯛꯁꯤꯔ ꯌꯥꯏꯌꯦ ꯌꯥꯏꯌꯦ ꯁꯣꯝꯒꯤ ꯑꯄꯥꯝꯕꯗꯣ ꯇꯧꯖꯒꯦ ꯃꯣꯏꯔꯥꯡꯂꯣꯝꯗꯒꯤ ꯁꯤꯡꯖꯨꯒꯤ ꯃꯆꯜ ꯂꯣꯏꯅ ꯇꯧꯍꯟꯖꯔꯛꯑꯒꯦ ꯑꯩꯈꯣꯏ ꯃꯣꯏꯔꯥꯡꯒꯤꯁꯨ ꯕ꯭ꯔꯥꯟꯁ ꯂꯩꯖꯩꯌꯦꯕ ꯁꯣꯏꯍꯟꯖꯔꯣꯏ ꯁꯣꯏꯍꯟꯖꯔꯣꯏ ꯇꯥꯡ ꯀꯨꯟꯇꯔꯨꯛꯀꯤ ꯅꯨꯃꯤꯗꯥꯡꯋꯥꯏꯔꯝꯗ ꯑꯩꯈꯣꯏ ꯁꯣꯏꯗꯅ ꯑꯗꯣꯝꯒꯤ ꯌꯨꯝꯗ ꯄꯣꯠꯁꯦ ꯗꯤꯂꯤꯕꯔꯤ ꯇꯧꯖꯔꯛꯑꯒꯦ ꯍꯣꯏ ꯃꯇꯨꯡ ꯂꯩꯀꯥꯏꯒꯤ ꯀꯩꯒꯤꯗ ꯃꯇꯨꯡꯒꯤ ꯊꯧꯗꯣꯛ ꯋꯥꯊꯣꯛ ꯈꯨꯗꯤꯡꯃꯛꯇ ꯍꯥꯏꯕꯤꯔꯛꯑꯣ ꯑꯗꯣꯝꯒꯤ ꯀꯁꯇꯃꯔꯒꯤ ꯐꯤꯠꯕꯦꯛ ꯃꯇꯤꯛ ꯃꯆꯥ ꯇꯧꯖꯒꯦ ꯌꯥꯔꯗ꯭ꯔ ꯀꯩꯀꯩ ꯍꯥꯏꯕꯤꯅꯤꯡꯒꯦ ꯂꯩꯕꯤꯔꯤꯒꯦ